ꯑꯩꯈꯣꯏꯒꯤ ꯁꯤꯗ ꯂꯩꯔꯤꯕ ꯂꯝꯄꯥꯛꯁꯦ ꯈꯔ ꯆꯥꯎꯕꯅꯤꯅ ꯃꯁꯤꯗ ꯁ꯭ꯇꯦꯗꯤꯌꯝ ꯐꯖꯕ ꯑꯃ ꯁꯥꯗꯨꯅ ꯑꯩꯈꯣꯏꯒꯤ ꯐꯨꯠꯕꯣꯟ ꯁꯥꯟꯅꯕꯗ ꯄꯥꯡꯊꯣꯛꯄ ꯑꯩꯈꯣꯏꯒꯤ ꯁ꯭ꯄꯣꯔꯠꯁꯤꯡ ꯄꯥꯡꯊꯣꯛꯄꯗ ꯈꯨꯗꯣꯡ ꯆꯥꯕ ꯂꯩꯒꯅꯦꯅ ꯈꯜꯂꯤ ꯑꯩꯈꯣꯏꯒꯤ ꯁ꯭ꯇꯦꯠꯁꯤꯗꯁꯨ